ꯑꯩꯈꯣꯏꯒꯤ ꯀꯛꯆꯤꯡ ꯖꯤꯂꯥꯗ ꯃꯤꯌꯥꯝꯅ ꯄꯥꯝꯅꯕ ꯃꯐꯝ ꯁꯥꯟꯅ ꯈꯣꯠꯅꯅꯕ ꯑꯃꯗꯤ ꯄꯣꯊꯥꯅꯕ ꯃꯐꯝ ꯃꯌꯥꯝ ꯑꯃꯗꯤ ꯂꯩꯔꯝꯕ ꯌꯥꯏ ꯑꯗꯨꯕꯨ ꯑꯩꯈꯣꯏꯒꯤ ꯀꯛꯆꯤꯡ ꯗꯤꯁꯇ꯭ꯔꯤꯛꯀꯤ ꯑꯣꯏꯅ ꯑꯩꯈꯣꯏ ꯀꯛꯆꯤꯡꯒꯤ ꯃꯔꯨꯑꯣꯏꯅ ꯍꯥꯏꯔꯕꯗ ꯃꯐꯝ ꯈꯔ ꯂꯩꯖꯩ ꯑꯇꯣꯞꯄꯒꯤꯗꯤ ꯑꯩ ꯃꯨꯟꯅ ꯈꯪꯖꯗ꯭ꯔꯦ ꯀꯛꯆꯤꯡꯒꯤ ꯑꯣꯏꯅ ꯍꯥꯏꯖꯔꯕ ꯗꯤꯁꯇ꯭ꯔꯤꯛ ꯏꯁꯄꯣꯔꯠ ꯑꯦꯁꯣꯁꯦꯁꯟ ꯑꯗꯒꯤ ꯏꯟꯗꯣꯔ ꯏꯁꯇꯦꯗꯤꯌꯝ ꯄ꯭ꯔꯥꯏꯚꯦꯠꯀꯤ ꯑꯣꯏꯅ ꯐꯨꯠꯕꯣꯜ ꯇꯔꯐ ꯈꯔ ꯂꯩꯖꯩ ꯇꯔꯐ ꯒ꯭ꯔꯥꯎꯟ ꯈꯔ ꯂꯩꯖꯩ ꯑꯗꯨꯒ ꯂꯩꯀꯥꯏ ꯂꯩꯀꯥꯏꯗꯁꯨ ꯀꯝꯃꯨꯅꯤꯇꯤ ꯍꯣꯜꯅꯆꯤꯡꯕꯁꯨ ꯑꯗꯨꯝ ꯂꯩꯖꯩ ꯍꯥꯏꯔꯤꯕ ꯃꯐꯝꯁꯤꯡ ꯑꯁꯤꯗ ꯕꯦꯗꯃꯤꯇꯟ ꯁꯥꯟꯅ ꯈꯣꯠꯅꯗꯅ ꯑꯗꯨꯝ ꯇꯧꯖꯩ ꯑꯗꯨꯒ ꯁ꯭ꯀꯨꯜꯒ ꯅꯛꯅꯕ ꯃꯐꯝꯁꯤꯡꯗꯁꯨ ꯂꯩꯕ ꯂꯝꯄꯥꯛꯁꯤꯡꯗꯁꯨ ꯂꯩꯀꯥꯏꯒꯤ ꯑꯉꯥꯡꯁꯤꯡꯅ ꯐꯨꯠꯕꯣꯜ ꯁꯥꯟꯅ ꯈꯣꯠꯅꯗꯅ ꯁꯥꯟꯅ ꯈꯣꯠꯅꯕ ꯑꯁꯤ ꯌꯣꯛꯈꯠꯅꯕ ꯀꯟꯅ ꯍꯣꯠꯅꯖꯩ ꯍꯥꯏꯔꯤꯕ ꯃꯐꯝꯁꯤꯡ ꯑꯁꯤꯗꯒꯤ ꯊꯣꯛꯂꯛꯄ ꯁꯥꯟꯅꯔꯣꯏꯁꯤꯡ ꯑꯁꯤꯅ ꯐꯒꯠꯂꯛꯄ ꯃꯇꯝꯗ ꯑꯩꯈꯣꯏ ꯗꯤꯁꯇ꯭ꯔꯤꯛꯇ ꯑꯣꯏꯅ ꯁꯔꯨꯛ ꯌꯥꯕ ꯑꯗꯨꯝ ꯉꯝꯍꯜꯂꯤ ꯑꯁꯤꯗꯁꯨ ꯅꯠꯇꯅ ꯑꯩꯈꯣꯏꯒꯤ ꯄꯣꯊꯥꯅꯕꯒꯤ ꯃꯐꯝ ꯍꯥꯏꯗꯤ ꯑꯩꯈꯣꯏ ꯀꯛꯆꯤꯡ ꯃꯅꯨꯡꯗ ꯏꯀꯣ ꯄꯥꯛ ꯑꯗꯒꯤ ꯑꯇꯣꯞ ꯑꯇꯣꯞꯄ ꯃꯐꯝ ꯈꯔꯗꯤ ꯑꯗꯨꯝ ꯂꯩꯖꯩ ꯍꯧꯖꯤꯛꯃꯛꯀꯤ ꯑꯣꯏꯅꯗꯤ ꯅꯤꯡꯁꯤꯡꯕꯗꯣ ꯑꯩ ꯊꯣꯛꯆꯗ꯭ꯔꯦ ꯑꯗꯨꯅ ꯑꯩꯈꯣꯏꯒꯤ ꯂꯩꯀꯥꯏ ꯂꯩꯀꯥꯏꯗꯁꯨ ꯃꯩꯔꯥ ꯄꯥꯏꯕꯤ ꯁꯪ ꯑꯗꯨꯝ ꯂꯩꯖꯩ ꯍꯥꯏꯔꯤꯕ ꯃꯐꯝꯁꯤꯡ ꯑꯁꯤꯗ ꯏꯃꯥ ꯏꯕꯦꯜꯁꯤꯡꯅ ꯊꯣꯛꯂꯛꯇꯨꯅ ꯑꯩꯈꯣꯏꯒꯤ ꯂꯩꯀꯥꯏꯒꯤ ꯑꯣꯏꯕ ꯂꯩꯕꯥꯛꯀꯤ ꯑꯣꯏꯕ ꯊꯧꯔꯝ ꯊꯧꯗꯥ ꯀꯌꯥꯗ ꯋꯥ ꯈꯟꯅꯔꯒ ꯃꯁꯤꯅ ꯑꯄꯨꯟꯕꯒꯤ ꯁꯛꯇꯝ ꯑꯃ ꯁꯥꯒꯠꯅꯕ ꯍꯣꯠꯅꯕꯗ ꯌꯥꯝꯅ ꯃꯔꯨꯑꯣꯏꯕ ꯊꯧꯗꯥꯡ ꯂꯧꯋꯤ